ꯑꯩꯅ ꯆꯥꯛ ꯊꯣꯡꯕꯗ ꯃꯇꯝ ꯁꯤꯖꯟꯅꯅꯤꯡꯕꯁꯦ ꯄꯨꯡ ꯑꯃꯒꯤ ꯆꯥꯡꯗꯤ ꯑꯗꯨꯝ ꯁꯤꯖꯟꯅꯅꯤꯡꯉꯦ ꯍꯥꯏꯕꯗꯤ ꯆꯥꯛ ꯊꯣꯡꯒꯅꯤ ꯏꯟꯁꯥꯡ ꯑꯗꯨꯗꯨ ꯑꯃ ꯑꯅꯤ ꯑꯗꯨꯝ ꯊꯣꯡꯀꯥꯟꯗ ꯑꯗꯨꯝ ꯄꯨꯡ ꯑꯃꯒꯤ ꯆꯥꯡꯁꯤꯗꯤ ꯑꯩ ꯑꯗꯨꯝ ꯄꯥꯝꯃꯦ ꯆꯥꯛ ꯊꯣꯡꯕꯗ ꯑꯗꯨꯒ ꯑꯩꯒꯤ ꯈ꯭ꯋꯥꯏꯗꯒꯤ ꯈꯪꯗꯅ ꯊꯣꯡꯕ ꯑꯦꯟꯁꯥꯡ ꯑꯦꯟꯁꯥꯡ ꯍꯥꯏꯇꯥꯔꯦꯀꯣ ꯑꯗꯣ ꯑꯗꯨꯗꯤ ꯀꯩꯅꯣ ꯍꯥꯏꯀꯥꯟꯗ ꯆꯒꯦꯝꯄꯣꯝꯕꯁꯦ ꯑꯩ ꯍꯩꯇꯦ ꯀꯌꯥ ꯍꯩꯇꯕꯩ ꯃꯔꯝꯅ ꯑꯩꯁꯦ ꯃꯥꯒꯤ ꯔꯦꯁꯤꯄꯤꯒꯨꯝꯕ ꯈꯪꯗꯕꯤ ꯊꯣꯡꯕ ꯌꯥꯎꯈ꯭ꯔꯦ ꯑꯁꯤꯁꯤꯅ ꯑꯩꯒꯤ ꯈ꯭ꯋꯥꯏꯗꯒꯤ ꯈꯪꯗꯅ ꯊꯣꯡꯕ ꯑꯗꯨꯝ ꯃꯇꯝ ꯃꯌꯥꯝ ꯆꯪꯕ ꯍꯥꯏꯕꯗꯁꯨ ꯑꯣꯏꯈꯤ ꯊꯣꯡꯕꯀꯥꯟꯗ ꯆꯪꯕꯗꯨ ꯃꯨꯟꯕꯒꯤ ꯆꯥꯡꯁꯨ ꯑꯩ ꯈꯪꯗ꯭ꯔꯦ ꯑꯗꯒꯤꯗꯤ ꯃꯉꯣꯟꯗ ꯆꯪꯒꯗꯕ ꯃꯆꯥꯛ ꯀꯨꯝꯕꯁꯨ ꯐꯖꯅ ꯈꯪꯗꯕꯩ ꯃꯔꯝꯅ ꯑꯩꯅ ꯈ꯭ꯋꯥꯏꯗꯒꯤ ꯋꯥꯅ ꯊꯣꯡꯈꯤꯕ ꯍꯥꯏꯕꯁꯦ ꯆꯒꯦꯝꯄꯣꯝꯕ ꯑꯃ ꯑꯗꯨꯒ ꯑꯦꯟ ꯑꯅꯗꯔ ꯋꯥꯟ ꯏꯁ ꯅ ꯀꯩꯅꯣ ꯉꯥꯅꯨ ꯊꯣꯡꯕ ꯑꯃ ꯉꯥꯅꯨ ꯊꯣꯡꯕꯁꯦ ꯑꯩꯒꯤ ꯐꯥꯔꯁ ꯑꯩꯒꯤ ꯂꯥꯏꯐꯇ ꯊꯣꯡꯕ ꯃꯇꯝꯗ ꯁꯤꯁꯨ ꯌꯥꯝ ꯋꯥꯅ ꯊꯣꯡꯈꯤ ꯍꯥꯏꯕꯗꯤ ꯑꯩ ꯊꯥꯛꯄ ꯊꯣꯡꯕ ꯊꯥꯛꯄꯒꯤ ꯑꯗꯨꯒꯤ ꯃꯥꯒꯤ ꯐꯖꯅ ꯈꯪꯗꯕꯩ ꯃꯔꯝꯅ ꯑꯗꯨꯃꯥꯏꯅ ꯌꯥꯝ ꯋꯥꯈꯤ ꯑꯗꯨꯒ ꯏꯁꯄꯦꯁꯤꯌꯦꯜꯗꯤ ꯑꯩꯅ ꯋꯥꯈꯤꯕꯁꯤꯗꯤ ꯆꯒꯦꯝꯄꯣꯝꯕꯗꯅꯦ ꯑꯩ ꯆꯒꯦꯝꯄꯣꯝꯕꯁꯤꯗꯤ ꯑꯃꯨꯔꯛ ꯐꯥꯎꯁꯨ ꯄꯣꯝꯗ꯭ꯔꯤꯝꯅꯦ ꯑꯩꯒꯤ ꯂꯥꯏꯐꯇ ꯑꯍꯥꯟꯕ ꯄꯣꯝꯕ ꯃꯇꯝꯗ ꯑꯩꯅ ꯌꯥꯝ ꯋꯥꯈꯤꯕ ꯍꯥꯏꯗꯤ ꯆꯒꯦꯝꯄꯣꯝꯕꯁꯤ ꯑꯣꯏꯈꯤ